ꯍꯜꯂꯣ ꯁꯤ ꯂꯝꯖꯤꯡꯕ ꯀꯦꯕꯀꯤ ꯀꯥꯎꯟꯇꯔ ꯑꯣꯏꯕꯤꯔꯕꯣ ꯑꯣ ꯉꯁꯥꯏ ꯑꯩꯅ ꯑꯗꯣꯝꯒꯤ ꯂꯝꯖꯤꯡꯕ ꯀꯦꯕꯀꯤ ꯒꯥꯔꯤ ꯑꯃ ꯑꯩꯅ ꯕꯨꯛ ꯇꯧꯖꯕꯅꯦ ꯑꯗꯨꯗ ꯒꯥꯔꯤ ꯊꯧꯔꯛꯏꯕ ꯗ꯭ꯔꯥꯏꯕꯔꯗꯣ ꯃꯥꯛꯁꯁꯨ ꯎꯞꯇꯦ ꯁꯦꯅꯤꯇꯥꯏꯖꯔꯁꯨ ꯄꯥꯏꯔꯛꯇꯦ ꯑꯗꯨꯒ ꯒꯥꯔꯤꯒꯤ ꯁꯤꯠ ꯀꯩꯀꯥꯗꯨꯁꯨ ꯌꯥꯝꯅ ꯃꯣꯠꯂꯒ ꯂꯥꯛꯑꯦ ꯑꯗꯨꯅ ꯍꯧꯖꯤꯛꯇꯤ ꯂꯥꯏꯅꯥ ꯇꯤꯟꯅꯥꯁꯤꯅ ꯌꯥꯝꯅ ꯀꯟꯕ ꯀꯣꯕꯤꯠꯀꯤ ꯌꯥꯝ ꯂꯨꯕ ꯇꯥꯏꯃꯤꯡ ꯑꯣꯏꯕꯅꯤꯅ ꯃꯥꯅ ꯃꯥꯛꯁ ꯎꯞꯄꯛꯇꯕ ꯃꯥꯅ ꯁꯦꯅꯤꯇꯥꯏꯖꯔ ꯌꯨꯁ ꯇꯧꯗꯕ ꯒꯥꯔꯤ ꯌꯥꯝ ꯃꯣꯠꯂꯛꯄꯁꯤꯅ ꯃꯔꯝ ꯑꯣꯏꯔꯒ ꯑꯩꯉꯣꯟꯗ ꯒꯥꯔꯤ ꯇꯣꯡꯕꯗ ꯌꯥꯝ ꯅꯨꯡꯉꯥꯏꯇꯕ ꯌꯥꯝꯅ ꯅꯨꯡꯉꯥꯏꯇꯕ ꯑꯃ ꯐꯥꯎꯖꯩ ꯑꯗꯣꯝꯅ ꯑꯗꯣꯝꯒꯤ ꯗ꯭ꯔꯥꯏꯕꯔꯗꯨꯗ ꯃꯥꯛꯁ ꯎꯞꯄꯤꯌꯨ ꯁꯦꯅꯤꯇꯥꯏꯖꯔ ꯐꯖꯅ ꯁꯤꯖꯤꯟꯅꯕꯤꯌꯨ ꯒꯥꯔꯤ ꯁꯤꯠ ꯅꯥꯟꯅ ꯅꯥꯟꯅ ꯁꯦꯡꯗꯣꯛꯄꯤꯌꯨ ꯍꯥꯏꯗꯨꯅ ꯄꯥꯎꯇꯥꯛꯁꯦ ꯄꯤꯕꯤꯔꯒꯗꯤ ꯌꯥꯝ ꯅꯨꯡꯉꯥꯏꯖꯒꯅꯤꯅ ꯈꯜꯂꯦ